ꯈꯨꯡꯒꯪꯗ ꯂꯩꯔꯤꯕ ꯑꯩꯈꯣꯏꯒꯤ ꯃꯔꯨꯞ ꯃꯄꯥꯡ ꯑꯩꯈꯣꯏꯒ ꯑꯩꯈꯣꯏꯒꯤ ꯃꯔꯨꯞꯁꯤꯡꯁꯤꯅ ꯃꯣꯏꯒꯤ ꯆꯥꯟꯅꯖꯕ ꯃꯣꯏꯒꯤ ꯄꯨꯟꯁꯤꯒꯤ ꯈꯣꯡꯂꯣꯏ ꯐꯪꯗꯕꯁꯦ ꯑꯗꯨꯝ ꯁꯍꯔꯗ ꯑꯣꯏꯅ ꯃꯌꯥꯝꯁꯤꯅ ꯍꯧꯖꯤꯛ ꯂꯩꯔꯤꯕ ꯏꯟꯈꯠꯂꯛꯂꯤꯕ ꯅꯍꯥꯁꯤꯡꯁꯦ ꯁꯍꯔꯗ ꯉꯥꯛꯇ ꯂꯩꯅꯤꯡꯉꯦ ꯍꯥꯏꯕꯒꯤ ꯋꯥꯐꯝꯁꯦ ꯑꯩ ꯌꯥꯝꯅ ꯆꯨꯝꯃꯦꯅ ꯍꯥꯏꯖꯅꯤꯡꯏ ꯃꯔꯝꯗꯤ ꯈꯨꯡꯒꯪꯗ ꯂꯩꯕ ꯗ ꯑꯗꯨꯝ ꯍꯟꯊꯅ ꯎꯕꯒꯤ ꯂꯤꯆꯠ ꯁꯥꯖꯠꯁꯦ ꯀꯥ ꯍꯦꯟꯅ ꯂꯩꯔꯨꯔꯕꯅꯤꯅ ꯑꯗꯨꯝ ꯈꯨꯡꯒꯪꯁꯦ ꯍꯟꯊꯅ ꯎꯕꯒꯤ ꯊꯕꯛꯁꯦ ꯂꯦꯞꯄꯁꯦꯅ ꯍꯥꯏꯅꯤꯡꯏ ꯃꯔꯝꯗꯤ ꯈꯨꯡꯒꯪ ꯑꯣꯏꯒꯦꯔ ꯁꯍꯔ ꯑꯣꯏꯒꯦꯔ ꯑꯩꯈꯣꯏ ꯂꯝꯗꯝ ꯁꯛ ꯇꯥꯛꯏꯕꯗꯤ ꯑꯩꯈꯣꯏ ꯃꯩꯇꯩꯅꯅꯤ